ꯍꯜꯂꯣ ꯑꯧ ꯃꯥꯟꯅꯦ ꯃꯥꯟꯅꯦ ꯀꯔꯤ ꯇꯥꯛꯄꯤꯒꯗꯕꯅꯣ ꯑꯣ ꯌꯥꯅꯤ ꯌꯥꯅꯤ ꯀꯌꯥꯝ ꯂꯧꯕꯤꯒꯗꯕꯅꯣ ꯑꯌꯥꯝꯕꯔꯥ ꯑꯗꯨꯒꯨꯝꯕ ꯅꯠꯇꯦꯗ ꯑꯩꯈꯣꯏꯗꯤ ꯌꯥꯝ ꯊꯥꯖꯗ꯭ꯔꯥꯒ ꯅꯣꯏꯅ ꯂꯥꯛꯑꯒ ꯌꯦꯡꯕꯤꯔꯨ ꯂꯥꯎ ꯑꯩꯈꯣꯏꯒꯤ ꯂꯣꯏꯔꯤꯕꯁꯤ ꯌꯥꯝꯅ ꯃꯆꯤꯟꯖꯥꯛꯀ ꯑꯗꯨꯒꯨꯝꯕ ꯀꯥꯞꯄ ꯑꯃꯠꯇ ꯅꯠꯇꯦ ꯉꯥꯅꯨꯔꯣ ꯌꯦꯟꯂꯣ ꯉꯥꯅꯨꯁꯨ ꯂꯩ ꯌꯦꯟꯁꯨ ꯂꯩꯌꯦ ꯀꯔꯝꯕ ꯄꯥꯝꯒꯦ ꯌꯦꯟꯁꯨ ꯐꯪꯒꯅꯤ ꯉꯥꯅꯨꯁꯨ ꯐꯪꯒꯅꯤ ꯌꯥꯏꯌꯦ ꯌꯥꯏꯌꯦ ꯍꯣꯏ ꯌꯥꯏꯌꯦ ꯑꯥ ꯌꯦꯟꯁꯦ ꯌꯦꯟꯁꯦ ꯑꯩ ꯑꯥ ꯀꯣꯏꯂꯔ ꯅꯠꯇ꯭ꯔꯣ ꯀꯣꯏꯂꯔꯒꯗꯤ ꯆꯍꯨꯝ ꯌꯥꯡꯈꯩ ꯄꯤꯌꯦ ꯑꯗꯣ ꯅꯣꯏ ꯀꯌꯥꯝ ꯂꯧꯒꯗꯕꯅꯣ ꯌꯥꯝ ꯂꯧꯒꯗꯕ ꯑꯣꯏꯔꯒꯗꯤ ꯈꯔ ꯌꯦꯡꯕ ꯌꯥꯒꯅꯤ ꯃꯃꯟꯗꯣ ꯈꯔ ꯇꯥꯕꯤꯕ ꯌꯥꯒꯅꯤ

ꯆꯥꯅꯤꯒ ꯃꯔꯤꯐꯨ ꯐꯥꯎꯗ ꯁꯥꯕꯤꯕ ꯌꯥꯅꯤ ꯑꯥ ꯑꯥ ꯌꯥꯝ ꯂꯧꯔꯒꯗꯤ ꯊꯤꯜꯂꯛꯄꯒꯤ ꯈꯨꯗꯣꯡ ꯆꯥꯕ ꯂꯩꯒꯅꯤ ꯃꯁꯤꯡ ꯌꯥꯝꯃꯒꯗꯤꯀꯣ ꯀꯦ ꯖꯤ ꯃꯁꯤꯡꯗꯣ ꯌꯥꯝꯃꯒꯗꯤ ꯌꯥꯎꯗꯦ ꯌꯥꯎꯗꯦ ꯐ꯭ꯔꯤꯡ ꯐ꯭ꯔꯤꯡ ꯆꯣꯡꯕ ꯉꯥꯛꯇꯅꯤ ꯑꯅꯥꯕꯗꯤ ꯑꯝꯇ ꯌꯣꯟꯗꯦ ꯑꯩꯈꯣꯏ ꯑꯅꯥꯕꯗꯤ ꯅꯥꯗ꯭ꯔꯤ ꯍꯧꯖꯤꯛ ꯑꯝꯇ ꯅꯥꯗꯦ ꯑꯥ ꯑꯥ ꯑꯅꯥꯕꯗꯤ ꯌꯥꯎꯗ꯭ꯔꯦ ꯐ꯭ꯔꯤꯡ ꯐ꯭ꯔꯤꯡ ꯆꯣꯡꯉꯒ ꯃꯀꯣꯟꯗ ꯂꯩꯕ ꯉꯥꯛꯇꯅꯤ ꯍꯧꯖꯤꯛ ꯀꯥꯎꯅꯗꯅ ꯈꯣꯠꯅꯗꯅ ꯌꯥꯝ ꯁꯥꯟꯅꯔꯒ ꯂꯩ ꯄꯨꯂꯞꯅꯅꯦ ꯌꯦꯟꯗꯅꯦ ꯌꯦꯟꯗꯤ ꯌꯦꯟꯗꯤ ꯅꯤꯐꯨ ꯌꯥꯡꯈꯩꯃꯨꯛꯇꯅꯤ ꯂꯣꯏꯔꯤꯁꯦ ꯉꯥꯅꯨꯁꯨ ꯑꯗꯥꯏꯃꯨꯛꯅꯤ ꯈꯔ ꯈꯔ ꯑꯗꯨꯃꯥꯏꯅ ꯑꯅꯤ ꯊꯣꯛꯅ ꯂꯣꯏꯕꯅꯤ ꯉꯥꯅꯨꯗꯤ ꯀꯦ ꯖꯤꯗ ꯌꯣꯟꯗꯦ ꯑꯥ ꯉꯥꯅꯨꯗꯤ ꯂꯝꯁꯝꯗ ꯌꯣꯜꯂꯦ ꯀꯦ ꯖꯤ ꯑꯣꯟꯗꯦ ꯃꯄꯤ ꯑꯥ ꯂꯥꯕ ꯂꯥꯕꯗꯤ ꯂꯥꯕ ꯐꯖꯕꯗꯨꯗꯤ ꯂꯨꯄꯥ ꯂꯤꯁꯤꯡ ꯑꯃ ꯆꯥꯡꯉꯥꯗꯒꯤ ꯇꯥꯗ꯭ꯔꯦ ꯑꯃꯣꯝꯅ ꯆꯥꯇ꯭ꯔꯦꯠ ꯑꯃꯥꯏꯅ ꯌꯣꯟꯂꯦ

ꯂꯥꯕꯔꯣ ꯂꯥꯕ ꯀꯦ ꯖꯤ ꯀꯦ ꯖꯤ ꯌꯥꯝ ꯇꯥꯅꯤ ꯀꯦ ꯖꯤ ꯃꯉꯥꯗꯩꯗꯤ ꯇꯥꯔꯔꯣꯏ ꯂꯥꯕꯁꯦ ꯀꯦ ꯖꯤ ꯃꯔꯤ ꯃꯉꯥꯗꯩꯗꯤ ꯇꯥꯔꯣꯏ ꯌꯥꯝ ꯐꯖꯕꯅꯤ ꯑꯪ ꯑꯗꯨꯅ ꯍꯣꯏ ꯍꯣꯏ ꯑꯗꯨꯃꯥꯏꯅ ꯑꯣꯏꯗꯣꯏꯕ ꯑꯗ ꯅꯣꯏ ꯀꯦ ꯖꯤ ꯀꯌꯥ ꯀꯌꯥꯒꯤ ꯄꯥꯝꯃꯤꯅꯣ ꯍꯣꯏ ꯍꯣꯏ ꯌꯥꯏꯌꯦ ꯌꯥꯏꯌꯦ ꯑꯣ ꯌꯥꯅꯤ ꯌꯥꯅꯤ ꯑꯩꯒꯤ ꯉꯥꯅꯨꯁꯦ ꯑꯩꯒꯤ ꯌꯦꯟ ꯉꯥꯅꯨꯁꯦ ꯌꯥꯝ ꯐꯖꯅ ꯂꯣꯏꯕꯒꯤ ꯑꯐꯕ ꯃꯆꯤꯟꯖꯥꯛ ꯄꯤꯖꯕ ꯍꯥꯏꯗꯤ ꯑꯐꯕ ꯍꯥꯏꯕꯗꯤ ꯃꯤꯉꯣꯟꯗ ꯁꯣꯛꯇꯅꯕ ꯑꯥ ꯑꯩꯈꯣꯏꯁꯨ ꯏꯆꯥꯒꯩ ꯆꯥꯔꯤꯕꯅꯤꯅ ꯑꯗꯨꯅ ꯑꯐꯕ ꯉꯥꯛꯇꯅꯦ ꯄꯤꯖꯔꯤꯁꯦ ꯃꯆꯤꯟꯖꯥꯛꯀꯁꯦ ꯅꯣꯏꯒꯤ ꯑꯗꯨ ꯑꯗꯒ ꯑꯝꯇ ꯇꯧꯗꯦ ꯑꯗꯨꯗꯨꯅ ꯎꯝ ꯃꯤꯅ ꯌꯥꯝ ꯄꯥꯝꯅꯩ ꯌꯥꯝ ꯂꯧꯕ ꯂꯥꯛꯑꯦ ꯑꯣꯗꯔ ꯌꯥꯝ ꯇꯧꯔꯛꯑꯦ ꯑꯩꯒꯤꯁꯨ ꯑꯣꯗꯔ ꯌꯥꯝ ꯂꯩꯌꯦꯕ ꯌꯥꯝꯅ ꯑꯥ ꯑꯗꯨꯅꯤ ꯃꯤ ꯌꯥꯝ ꯑꯥ ꯐꯩꯑꯅ ꯑꯥ ꯑꯗꯨꯅꯤ ꯑꯗꯨꯗꯨꯅ ꯌꯥꯅꯤ ꯌꯥꯅꯤ ꯑꯗꯨꯝ ꯄꯤꯒꯦ ꯎꯝ ꯅꯣꯏꯅ ꯑꯥ ꯅꯣꯡꯃꯥꯏꯖꯤꯡꯗꯣ ꯑꯌꯨꯛ ꯑꯉꯟꯕꯗ ꯑꯌꯨꯛ ꯑꯉꯟꯕꯗ ꯀꯩꯅꯣ ꯇꯧꯕ ꯌꯥꯅꯤꯌꯦ ꯂꯧꯕ ꯌꯥꯅꯤꯌꯦ ꯅꯣꯏ ꯊꯝꯕꯝ ꯅꯨꯡꯉꯥꯏꯔꯣꯏꯕ ꯊꯝꯕꯝꯗꯣ ꯌꯦꯟ ꯊꯝꯕꯝ ꯂꯩ ꯉꯥꯒꯨꯝꯕ ꯅꯠꯇꯕꯅꯤꯅ ꯐ꯭ꯔꯤꯁꯇ ꯍꯥꯞꯄ ꯊꯝꯕ ꯌꯥꯕ ꯅꯠꯇꯕꯅꯤꯅ ꯑꯗꯨꯝ ꯑꯌꯨꯛ ꯑꯩꯈꯣꯏꯒꯤ ꯑꯌꯨꯛ ꯑꯉꯟꯕꯗ ꯑꯗꯨꯝ ꯂꯧꯕ ꯅꯪꯅꯕ ꯑꯗꯨꯝ ꯂꯧꯕ ꯌꯥꯅꯤ ꯊꯤꯟꯕꯤꯔꯣ ꯍꯥꯏꯔꯒꯅ ꯑꯩꯈꯣꯏꯅ ꯅꯣꯏꯒꯤ ꯑꯦꯗ꯭ꯔꯦꯁꯇꯣ ꯄꯤꯔꯛꯑꯒ ꯑꯩꯈꯣꯏꯅ ꯊꯤꯟꯕꯤꯔꯛꯇꯣꯏꯕ ꯊꯤꯟꯕꯤꯔꯛꯇꯣꯏꯕ ꯑꯣ ꯍꯣꯏ ꯑꯗꯨ ꯅꯨꯡꯃꯥꯏꯖꯤꯡ ꯅꯨꯃꯤꯠꯀꯤ ꯑꯥ ꯍꯥꯏꯕꯤꯔꯛꯑꯣ ꯍꯥꯏꯕꯤꯔꯛꯑꯣ ꯃꯐꯝꯗꯣ ꯑꯦꯗ꯭ꯔꯦꯁꯇꯣ ꯐꯖꯅ ꯄꯤꯕꯤꯔꯛꯑꯣ ꯁꯣꯏꯗꯅꯕ ꯍꯣꯠꯅꯗꯣꯏꯅꯤ ꯑꯩꯅ ꯑꯥ ꯐꯪꯒꯅꯤ ꯑꯗꯨꯁꯨ ꯉꯥꯅꯨ ꯃꯆꯥ ꯐꯪꯒꯅꯤ ꯑꯗꯨꯗꯤ ꯑꯩ ꯀꯟꯇꯦꯛ ꯂꯩꯅꯩꯑꯕ ꯂꯧꯊꯣꯛ ꯂꯧꯁꯤꯟ ꯇꯧꯕꯒꯤ ꯅꯣꯏ ꯉꯥꯅꯨ ꯂꯣꯏꯅꯤꯡꯉꯒꯁꯨ ꯌꯦꯟ ꯂꯣꯏꯅꯤꯡꯉꯁꯨ ꯂꯧꯅꯕ ꯌꯥꯒꯅꯦꯕ ꯂꯣꯏꯔꯛꯄꯗꯣ ꯑꯥ ꯈꯔ ꯂꯣꯏꯔꯛꯄꯗꯗꯤ ꯈꯤꯇꯪ ꯂꯣꯏꯈꯠꯂꯒꯗꯤ ꯉꯥꯅꯨ ꯃꯆꯥ ꯑꯃꯗ ꯍꯥꯏꯗꯤ ꯍꯦꯛ ꯑꯣꯟꯕꯗꯨ ꯅꯠꯇꯕꯗꯅꯦ ꯑꯥ ꯊꯥ ꯃꯈꯥꯏꯃꯨꯛ ꯀꯩꯒꯨꯝꯕ ꯑꯣꯏꯔꯛꯑꯒꯗꯤ ꯂꯨꯄꯥ ꯆꯥꯝ ꯌꯥꯡꯈꯩꯃꯨꯛ ꯇꯥꯔꯛꯑꯅꯤ ꯉꯥꯅꯨ ꯑꯝꯗ ꯑꯗꯨꯗꯤ ꯉꯥꯅꯨ ꯐꯖꯔꯅꯤ ꯁꯤꯁꯨ ꯁꯤꯔꯔꯣꯏ ꯑꯃꯇ ꯑꯗꯨꯅꯤ ꯑꯗꯨꯗꯤ ꯁꯤꯔꯔꯣꯏ ꯑꯗꯨꯗꯤ ꯁꯤꯔꯔꯣꯏ ꯍꯥꯏꯗꯤ ꯐꯖꯅ ꯑꯗꯨꯝ ꯐꯪꯅꯤ ꯐꯪꯅꯤ ꯑꯗꯨꯝ ꯐꯪꯅꯤ ꯑꯗꯨꯝ ꯑꯩ ꯂꯧꯕꯝ ꯑꯩꯒꯤꯗꯣ ꯌꯦꯟꯁꯨ ꯐꯪꯒꯅꯤ ꯌꯦꯔꯨꯝ ꯀꯣꯛꯄꯤꯁꯨ ꯌꯥꯎꯋꯦ ꯄ꯭ꯂꯦꯠꯇ ꯀꯩꯅꯣ ꯄꯤ ꯑꯥ ꯆꯅꯤꯒꯅꯦ ꯆꯅꯤꯒ ꯆꯅꯤ ꯃꯔꯤꯐꯨ ꯆꯍꯨꯝ ꯑꯗꯨꯃꯥꯏꯅ ꯃꯔꯨꯝ ꯐꯖꯔꯦ ꯃꯔꯨꯝ ꯑꯆꯧꯕ ꯐꯖꯕꯅꯤ ꯕꯣꯏꯂꯔ ꯀꯣꯏꯂꯔ ꯌꯦꯔꯨꯝ ꯐꯖꯩ ꯌꯦꯔꯨꯝ ꯆꯥꯎꯏ ꯌꯥꯝ ꯄꯥꯝꯅꯩꯅ ꯌꯥꯝ ꯂꯧꯏ ꯑꯍꯥ ꯌꯥꯝ ꯂꯧ ꯂꯥꯛꯑꯦ ꯌꯥꯝꯅ ꯏꯃꯥꯟꯅꯕꯤ ꯃꯌꯥꯝ ꯑꯃ ꯂꯧꯕ ꯂꯥꯛꯑꯦ ꯀꯣꯛꯏ ꯀꯣꯛꯏ ꯃꯔꯨꯝ ꯀꯣꯛꯄꯤꯁꯨ ꯌꯥꯎꯏ ꯌꯥꯝ ꯆꯥꯎꯅ ꯂꯣꯏꯔꯤꯅꯦ ꯑꯩꯈꯣꯏꯁꯨ ꯍꯥꯏꯗꯤ ꯎꯝ ꯃꯈꯟ ꯃꯈꯟꯗꯣ ꯉꯥꯅꯨ ꯄꯥꯝꯕꯅ ꯉꯥꯅꯨ ꯄꯥꯝꯕꯒꯤ ꯌꯦꯟ ꯄꯥꯝꯕꯅ ꯌꯦꯟꯗ ꯍꯣꯏ ꯎꯝ ꯍꯥꯏꯔꯛꯑꯣ ꯂꯧꯔꯝꯗꯥꯏꯗ ꯄꯥꯎꯗꯨ ꯄꯤꯕꯤꯔꯛꯑꯣ ꯎꯝ ꯑꯣ ꯃꯊꯪ ꯃꯊꯪ ꯃꯊꯪ ꯃꯊꯪ ꯂꯧꯔꯝꯗꯥꯏꯗꯁꯨ ꯑꯗꯨꯝ ꯍꯥꯏꯔꯛꯎꯀꯣ

ꯑꯧ ꯂꯩ ꯑꯥ ꯊꯝꯃꯦ ꯊꯝꯃꯦ